ꯍꯣꯏ ꯍꯣꯏ ꯃꯥꯅꯦ ꯀꯪꯂꯥꯗꯒꯤꯅꯦ ꯍꯥꯏꯕꯤꯔꯛꯑꯣ ꯄꯨꯡ ꯃꯥꯄꯟꯗꯒꯤ ꯍꯥꯡꯉꯦ ꯑꯗꯨꯒ ꯅꯨꯃꯤꯗꯥꯡ ꯋꯥꯏꯔꯝꯒꯤ ꯄꯨꯡ ꯇꯔꯨꯛꯇ ꯇꯤꯀꯦꯠ ꯃꯃꯜ ꯂꯨꯄꯥ ꯆꯥꯝꯃ ꯃꯤ ꯑꯃꯒꯤ ꯌꯥꯅꯤꯌꯦ ꯑꯗꯨꯝ ꯅꯣꯏ ꯂꯥꯛꯄ ꯃꯇꯝꯗ ꯑꯗꯨꯝ ꯍꯥꯏꯕꯤꯔꯛꯑꯣ

ꯑꯧ ꯍꯣꯏ ꯍꯥꯏꯕꯤꯔꯛꯑꯣ ꯍꯥꯏꯕꯤꯔꯛꯑꯣ ꯌꯥꯅꯤ ꯌꯥꯅꯤ ꯇꯤꯀꯦꯠꯇꯨ ꯂꯥꯛꯄ ꯃꯇꯝꯗ ꯍꯥꯏꯕꯤꯔꯛꯑꯣ ꯍꯣꯏ ꯌꯥꯏꯌꯦ ꯌꯥꯏꯌꯦ ꯍꯣꯏ ꯍꯣꯏ